ꯑꯩꯅ ꯃꯔꯨꯑꯣꯏꯕ ꯋꯥꯔꯦꯞ ꯑꯃ ꯂꯧꯈꯤꯕ ꯍꯥꯏꯕꯁꯦ ꯑꯩꯒꯤ ꯑꯟꯇꯤꯅ ꯃꯥꯒꯤ ꯑꯉꯥꯡ ꯗꯤꯂꯤꯚꯔꯤ ꯇꯧꯕ ꯃꯇꯝꯗ ꯃꯥꯒꯤ ꯑꯉꯥꯡ ꯑꯁꯦ ꯁꯦꯟꯕꯁꯦ ꯑꯩꯅ ꯇꯥꯈꯤꯕꯅꯦ ꯑꯗꯨꯗꯣ ꯑꯩꯒꯤ ꯂꯥꯏꯐꯇꯗꯤ ꯑꯉꯥꯡ ꯃꯆꯥ ꯁꯦꯟꯕ ꯍꯥꯏꯕꯁꯤ ꯑꯗꯨꯅ ꯈ꯭ꯋꯥꯏꯗꯒꯤ ꯐꯔꯁ ꯇꯥꯏꯝ ꯑꯣꯏꯌꯦ ꯑꯗꯨꯒ ꯑꯩꯁꯤ ꯌꯥꯝ ꯋꯥꯁꯨ ꯋꯥꯈꯤꯕꯅꯦ ꯌꯥꯝ ꯄꯥꯈꯠꯈꯤ ꯃꯔꯝꯗꯤ ꯑꯩꯒꯤ ꯑꯟꯇꯤꯗꯣ ꯃꯥꯒꯤ ꯒꯣꯜ ꯕ꯭ꯂꯦꯗꯔꯗ ꯃꯥ ꯅꯨꯡ ꯂꯩꯕ ꯃꯔꯝꯅ ꯃꯥꯁꯦ ꯃꯨꯚꯃꯦꯟꯁꯨ ꯇꯧ ꯌꯥꯗ꯭ꯔꯦ ꯑꯗꯨꯅ ꯑꯉꯥꯡꯁꯤꯁꯨ ꯅꯣꯔꯃꯦꯜꯗ ꯄꯣꯛꯇꯕꯤ ꯑꯣꯄ꯭ꯔꯦꯁꯟꯅ ꯄꯣꯛꯄꯅꯦ ꯑꯗꯨꯒꯤ ꯑꯉꯥꯡ ꯃꯆꯥꯁꯦ ꯄꯨꯔꯛꯑꯒ ꯑꯩꯅ ꯐꯔꯁ ꯃꯥꯁꯦ ꯁꯦꯟꯕ ꯍꯥꯏꯕꯁꯦ ꯅ꯭ꯌꯨ ꯕꯣꯔꯟ ꯕꯦꯕꯤꯁꯤꯗꯤ ꯁꯦꯟꯕꯁꯦ ꯑꯩ ꯍꯩꯖꯗꯕꯩ ꯃꯔꯝ ꯑꯩꯁꯦ ꯑꯩꯒꯤ ꯈ꯭ꯋꯥꯏꯗꯒꯤ ꯑꯔꯨꯕ ꯋꯥꯔꯦꯞ ꯍꯥꯏꯕꯗꯣ ꯑꯗꯨ ꯑꯣꯏꯈꯤꯗꯣꯏꯅꯦ ꯑꯩꯁꯦ ꯁꯦꯟꯗꯣꯏꯔꯥ ꯁꯦꯟꯂꯣꯏꯗꯕ꯭ꯔꯥ ꯍꯥꯏꯕꯁꯦ ꯌꯥꯝ ꯈꯜꯂꯦ ꯑꯗꯨꯕꯨ ꯁꯦꯟꯗ꯭ꯔꯒꯗꯤ ꯑꯉꯥꯡꯗꯣ ꯌꯦꯡꯕꯤꯅꯤꯉꯥꯏ ꯃꯤ ꯂꯩꯇꯝꯅꯤꯅ ꯑꯩꯅ ꯁꯦꯟꯕꯗ ꯐꯔꯅꯤ ꯍꯥꯏꯔꯒ ꯑꯩꯅ ꯑꯉꯥꯡ ꯑꯗꯣ ꯑꯩꯅ ꯁꯦꯟꯖꯈꯤꯕꯅꯤ ꯑꯁꯤ ꯁꯦꯟꯕ ꯃꯇꯝ ꯁꯦꯟꯕꯁꯦ ꯑꯉꯥꯡꯗꯣ ꯐꯔꯁ ꯂꯥꯛꯄ ꯀꯥꯟꯗ ꯃꯃꯥꯒꯤ ꯐꯤꯗꯤꯡꯁꯨ ꯇꯧꯕ ꯌꯥꯗ꯭ꯔꯝꯅꯤꯅ ꯃꯥꯁꯦ ꯁꯪꯒꯣꯝꯅ ꯌꯣꯛꯄ ꯃꯇꯝ ꯑꯣꯏꯔꯛꯄ ꯃꯇꯝꯗ ꯑꯩꯁꯦ ꯌꯥꯝ ꯋꯥꯏꯌꯦ ꯋꯥꯔꯒ ꯑꯩꯁꯦ ꯁꯪꯒꯣꯝꯁꯦ ꯀꯃꯥꯏꯅ ꯄꯤꯊꯛꯅꯉꯥꯏꯅꯣ ꯀꯔꯝ ꯇꯧꯅꯉꯥꯏꯅꯣ ꯈꯪꯗꯕꯒꯤ ꯃꯔꯝꯅ ꯑꯩꯒꯤ ꯑꯟꯇꯤ ꯅꯔꯁ ꯑꯃ ꯂꯩꯌꯦ ꯃꯥꯅ ꯃꯥꯉꯣꯟꯗ ꯆꯠꯂꯒ ꯑꯩꯅ ꯃꯥꯉꯣꯟꯗꯒꯤ ꯑꯦꯗꯚꯥꯏꯖꯁꯦ ꯂꯧꯖꯔꯒ ꯃꯥꯅ ꯁꯪꯒꯣꯝꯒꯤ ꯕꯣꯇꯜ ꯁꯦꯡꯒꯗꯕ ꯑꯉꯥꯡꯗꯁꯨ ꯄꯤꯊꯛꯀꯗꯝꯅꯦ ꯑꯗꯨ ꯑꯗꯨꯒ ꯁꯨꯃꯥꯏꯅ ꯇꯧꯒꯗꯝꯅꯦ ꯍꯥꯏꯕꯁꯦ ꯃꯥꯅ ꯈꯔ ꯇꯥꯛꯄꯤꯔꯛꯑꯦ ꯑꯗꯨꯗꯒꯤ ꯑꯩꯅ ꯁꯪꯒꯣꯝꯗ ꯃꯥꯁꯦ ꯐꯤꯗꯤꯡ ꯇꯧꯕ ꯐꯤꯗꯤꯡ ꯇꯧꯕ ꯍꯧꯔꯦ ꯑꯗꯒꯤꯗꯤ ꯈꯔ ꯆꯥꯎꯈꯠꯂꯛꯄꯩ ꯃꯔꯝꯅ ꯗꯣꯛꯇꯔꯒꯁꯨ ꯑꯗꯨꯝꯍꯥꯏꯅ ꯀꯟꯁꯔꯟ ꯇꯧꯔꯒ ꯑꯉꯥꯡꯁꯦ ꯑꯩꯅ ꯁꯪꯒꯣꯝꯅ ꯇꯧꯔꯒ ꯃꯥꯁꯦ ꯌꯣꯛꯆꯈꯤꯕꯅꯦ ꯑꯗꯨ ꯑꯗꯨꯗꯨꯅ ꯑꯩꯒꯤ ꯈ꯭ꯋꯥꯏꯗꯒꯤ ꯑꯋꯥꯕ ꯃꯇꯝ ꯍꯥꯏꯕꯗꯣ ꯑꯗꯨꯗ ꯑꯣꯏꯈꯤ ꯑꯗꯨꯒ ꯑꯉꯥꯡ ꯑꯗꯨꯁꯨ ꯑꯗꯨꯝ ꯍꯥꯏꯅ ꯌꯣꯛꯄꯗ ꯃꯣꯏꯒꯤ ꯃꯌꯥꯝꯒꯤ ꯑꯦꯗꯚꯥꯏꯁꯁꯨ ꯂꯧꯔꯒ ꯌꯣꯛꯆꯔꯛꯄ ꯃꯇꯝꯗ ꯃꯥꯉꯣꯟꯗ ꯑꯅꯥꯕ ꯑꯌꯦꯛꯄꯁꯦ ꯀꯔꯤꯁꯨ ꯐꯪꯈꯤꯗꯦ ꯑꯗꯨꯅ ꯑꯩꯒꯤ ꯈ꯭ꯋꯥꯏꯗꯩ ꯅꯨꯡꯉꯥꯏꯕꯁꯨ ꯑꯣꯏꯈꯤ ꯑꯗꯨꯒ ꯈ꯭ꯋꯥꯏꯗꯒꯤ ꯋꯥꯕꯁꯨ ꯑꯗꯨ ꯑꯣꯏꯈꯤ ꯑꯗꯨꯒꯤ ꯈ꯭ꯋꯥꯏꯗꯩ ꯑꯔꯨꯕ ꯗꯤꯁꯤꯖꯟꯁꯨ ꯑꯩꯒꯤꯗꯃꯛꯇ ꯑꯗꯨꯒꯤ ꯑꯉꯥꯡ ꯌꯣꯛꯄꯗꯨꯅ ꯑꯣꯏꯈꯤ